ꯁ꯭ꯌꯔ ꯃꯥꯔꯀꯦꯠꯀꯤ ꯃꯇꯥꯡꯗ ꯑꯩꯒꯤ ꯅꯣꯂꯦꯁ ꯑꯃꯠꯇ ꯂꯩꯖꯗꯦ ꯗꯤꯖꯤꯇꯦꯜ ꯑꯦꯞꯁꯤꯡꯅ ꯕꯥꯔꯠꯀꯤ ꯂꯂꯣꯟ ꯏꯇꯤꯛꯇ ꯑꯁꯨꯛꯀꯤ ꯃꯇꯤꯛ ꯑꯍꯣꯡꯕ ꯄꯤꯕꯤꯔꯦ ꯑꯩꯈꯣꯏꯅ ꯊꯕꯛ ꯆꯤꯟꯕꯗꯒꯤ ꯑꯃꯗꯤ ꯑꯊꯨꯕꯗꯤ ꯑꯣꯏꯔꯒ ꯌꯨꯝꯒꯤ ꯊꯕꯛ ꯆꯤꯟꯕꯗꯒꯤ ꯄꯣꯠ ꯆꯩ ꯂꯩꯕ ꯐꯔꯛ ꯇꯥꯕ ꯂꯩꯔꯕꯁꯨ ꯃꯣꯕꯥꯏꯜ ꯑꯦꯞꯁꯤꯡ ꯁꯤꯖꯤꯟꯅꯗꯨꯅ ꯌꯨꯝ ꯐꯥꯎꯕ ꯊꯤꯜꯂꯛꯂꯕ ꯊꯤꯜꯍꯜꯂꯛꯄ ꯌꯥꯕꯒꯤ ꯈꯨꯗꯣꯡꯆꯥꯕ ꯑꯩꯈꯣꯏꯗ ꯄꯤꯕꯤꯔꯦ ꯂꯣꯏꯅꯅ ꯑꯩꯈꯣꯏꯅ ꯄꯩꯁꯥ ꯀꯥꯞꯊꯣꯛ ꯀꯥꯞꯁꯤꯟ ꯃꯄꯥꯟꯂꯝꯗ ꯑꯩꯈꯣꯏꯒꯤ ꯏꯃꯨꯡ ꯃꯅꯨꯡꯒꯤ ꯃꯤ ꯂꯩꯔꯒꯁꯨ ꯑꯩꯈꯣꯏꯅ ꯄꯩꯁꯥ ꯗꯔꯀꯥꯔ ꯂꯩꯕ ꯃꯇꯝꯗ ꯌꯥꯝꯅ ꯀꯣꯝꯅ ꯃꯣꯕꯥꯏꯜ ꯐꯣꯟ ꯑꯃ ꯁꯤꯖꯤꯟꯅꯔꯒ ꯄꯩꯁꯥ ꯀꯥꯞꯊꯣꯛ ꯀꯥꯞꯁꯤꯟ ꯇꯧꯕ ꯌꯥꯍꯜꯂꯦ ꯃꯁꯤ ꯑꯩꯒꯤ ꯃꯣꯠꯇ ꯈꯨꯗꯣꯡꯊꯤꯅꯤꯡꯉꯥꯏ ꯑꯣꯏꯗꯦ ꯍꯥꯏꯅ ꯈꯜꯂꯤ